ꯑꯩꯈꯣꯏꯅ ꯁꯦꯝꯕ ꯑꯆꯥꯄꯣꯠ ꯍꯥꯏꯔꯒꯗꯤ ꯊꯧꯗꯟ ꯊꯧꯗꯜ ꯍꯥꯏꯔꯤꯕꯁꯤ ꯆꯥꯛꯍꯥꯎ ꯆꯦꯡꯅ ꯇꯛꯈꯥꯏꯔꯒ ꯌꯥꯝ ꯑꯣꯜꯂꯕ ꯃꯇꯨꯡꯗ ꯑꯩꯈꯣꯏꯅ ꯏꯁꯤꯡꯗ ꯏꯁꯤꯡ ꯍꯥꯞꯄꯒ ꯊꯤꯠꯀꯅꯤ ꯆꯤꯅꯤꯁꯨ ꯍꯥꯞꯀꯅꯤ ꯆꯨꯍꯤ ꯂꯩꯔꯁꯨ ꯆꯨꯍꯤꯁꯨ ꯍꯥꯞꯀꯅꯤ ꯂꯐꯣꯏ ꯂꯩꯔꯕꯁꯨ ꯂꯐꯣꯏ ꯈꯔꯁꯨ ꯍꯥꯞꯄꯅꯤ ꯊꯣꯏꯗꯤꯡꯁꯨ ꯍꯥꯞꯀꯅꯤ ꯑꯗꯨꯒ ꯑꯩꯈꯣꯏꯅ ꯏꯠ ꯑꯃ ꯂꯥꯛꯑꯦꯅ ꯍꯥꯏꯕꯗ ꯑꯆꯥꯄꯣꯠ ꯃꯌꯥꯝ ꯑꯃ ꯄꯨꯗ꯭ꯔꯕꯁꯨ ꯊꯧꯗꯜ ꯑꯁꯤꯅ ꯃꯤꯌꯥꯝ ꯀꯣꯟꯅꯅꯕ ꯀꯦꯖꯤ ꯃꯔꯤ ꯃꯉꯥ ꯍꯧꯔꯒ ꯃꯁꯤꯅ ꯃꯌꯥꯝꯅ ꯄꯥꯝꯅꯩ ꯍꯥꯏꯅ ꯑꯩꯈꯣꯏꯅ ꯊꯧꯗꯜ ꯑꯁꯤ ꯍꯧꯏ